ꯍꯜꯂꯣ ꯏꯇꯥꯎ ꯅꯨꯡꯉꯥꯏꯔꯤꯕꯣ ꯑꯣ ꯅꯪ ꯖꯤꯀꯦꯠ ꯑꯃ ꯂꯩꯅꯤ ꯍꯥꯏꯅ ꯍꯥꯏꯔꯞ ꯄꯥꯎ ꯇꯥꯏꯅꯦ ꯑꯩ ꯅꯉꯣꯟꯗ ꯖꯤꯀꯦꯠꯇꯨ ꯂꯩꯗꯧ ꯑꯣꯏꯔꯒꯗꯤ ꯑꯩꯅ ꯑꯩꯁꯨ ꯖꯤꯀꯦꯠ ꯑꯃ ꯅꯍꯥꯟ ꯂꯩꯔꯨꯏꯌꯦ ꯑꯗꯨ ꯁꯤꯖꯤꯟꯅꯕ ꯌꯥꯝꯅ ꯅꯨꯡꯉꯥꯏ ꯑꯗꯨ ꯖꯤꯀꯦꯠꯇꯨ ꯂꯩꯍꯟꯅꯤꯡꯗꯅ ꯑꯩ ꯅꯉꯣꯟꯗ ꯐꯣꯟ ꯇꯧꯔꯛꯏꯅꯦ ꯄꯣꯠꯁꯨ ꯌꯥꯝꯅ ꯐꯩꯌꯦ ꯃꯃꯤꯡꯗꯤ ꯑꯦꯂꯦꯟ ꯁꯣꯂꯤ ꯀꯧꯕꯅꯤ ꯑꯣꯟꯂꯥꯏꯟꯗꯗꯤ ꯑꯗꯨꯒꯤ ꯄ꯭ꯔꯥꯏꯖꯇꯣ ꯂꯤꯁꯤꯡ ꯑꯃꯒ ꯆꯥꯃꯉꯥ ꯑꯗꯨꯃꯥꯏꯅ ꯄꯤꯕꯅꯦ ꯑꯗꯨꯕꯨ ꯀ꯭ꯋꯥ ꯀꯩꯊꯦꯜꯒꯤ ꯐꯦꯁꯟ ꯏꯟꯇꯔꯇꯦꯟꯃꯦꯟ ꯏꯁꯇꯣꯔ ꯍꯥꯏꯗꯅ ꯗꯨꯀꯥꯟ ꯑꯃ ꯂꯩꯕꯅꯦ ꯑꯗꯨꯗ ꯂꯤꯁꯤꯡ ꯑꯃꯒ ꯆꯥꯃꯗ ꯑꯩ ꯂꯧꯔꯛꯏ ꯆꯃꯔꯤꯁꯨ ꯗꯤꯁꯀꯥꯎꯟ ꯄꯤꯔꯛꯏ ꯃꯣꯏꯅ ꯑꯗꯨ ꯏꯇꯥꯎꯅ ꯄꯥꯝꯃꯒꯗꯤ ꯑꯗꯨꯒꯤ ꯀꯝꯄꯅꯤꯗꯨ ꯁꯤꯖꯤꯟꯅꯧ ꯌꯥꯝꯅ ꯅꯨꯡꯉꯥꯏꯕꯅꯦ ꯑꯦ ꯏꯁꯇꯣꯛ ꯂꯩꯍꯧꯔꯤꯕꯅꯦ ꯏꯇꯥꯎꯅ ꯆꯠꯂꯒ ꯑꯗꯨꯝ ꯂꯧꯕꯤꯕ ꯀꯩꯁꯨ ꯀꯥꯏꯗꯦ ꯌꯥꯅꯤ ꯑꯣ ꯍꯣꯏ ꯍꯣꯏ ꯍꯣꯏ ꯑꯗꯨꯒꯤꯗꯨ ꯁꯤꯖꯤꯟꯅꯧꯑꯣ ꯅꯤꯡꯊꯝꯊꯥꯁꯨ ꯀꯥꯂꯦꯟꯊꯥꯁꯨ ꯑꯅꯤꯃꯛ ꯂꯤꯠꯄ ꯌꯥꯕꯅꯦ ꯐꯤꯁꯨ ꯌꯥꯝꯅ ꯄꯥꯕ ꯅꯠꯇꯦ ꯌꯥꯝꯅ ꯊꯥꯕꯁꯨ ꯅꯠꯇꯦ ꯑꯗꯨꯝ ꯆꯍꯤ ꯆꯨꯞꯄ ꯑꯗꯨꯝ ꯐꯖꯅ ꯁꯤꯖꯤꯟꯅꯕꯗ ꯑꯗꯨꯝ ꯅꯨꯉꯥꯏꯒꯅꯤ ꯑꯗꯨꯒꯤ ꯖꯤꯀꯦꯠꯇꯣ ꯑꯩꯁꯨ ꯁꯤꯖꯤꯟꯅꯩ ꯑꯩꯁꯨ ꯁꯤꯖꯤꯟꯅꯕ ꯀꯨꯏꯔꯦ ꯑꯗꯨꯒꯤ ꯕ꯭ꯔꯥꯟꯗꯣ ꯁꯤꯖꯤꯟꯅꯕꯁꯨ ꯑꯩ ꯀꯨꯏꯁꯨ ꯀꯨꯏꯔꯦ ꯑꯩꯅ ꯁꯨꯝ ꯈꯪꯕꯒꯤ ꯏꯇꯥꯎ ꯖꯤꯀꯦꯠ ꯑꯃ ꯂꯩꯅꯤ ꯍꯥꯏꯕꯗꯨꯒꯤ ꯈꯔ ꯐꯩ ꯍꯥꯏꯕꯗꯨꯒꯤ ꯂꯩꯍꯟꯅꯤꯡꯕꯗꯨꯒꯤ ꯑꯩ ꯏꯇꯥꯎꯗ ꯍꯥꯏꯔꯛꯄꯅꯤ ꯑꯣ ꯍꯣꯏ ꯍꯣꯏ ꯍꯣꯏ ꯍꯣꯏ ꯍꯣꯏ ꯍꯣꯏ ꯏꯇꯥꯎ ꯍꯥꯏꯔꯞ ꯍꯥꯏꯒꯠꯂꯒ ꯌꯦꯡꯉꯨꯔꯣ ꯂꯩꯗꯧꯕ ꯑꯣꯏꯔꯒꯗꯤ ꯑꯣ ꯐꯔꯦ ꯐꯔꯦ ꯊꯝꯃꯦ ꯊꯝꯃꯦ ꯏꯇꯥꯎ ꯑꯗꯨꯑꯣꯏꯔꯗꯤ